ꯑꯥ ꯍꯜꯂꯣ ꯑꯥ ꯁꯤꯁꯦ ꯄꯂꯦꯟ ꯇꯨ ꯏꯝꯐꯥꯜ ꯆꯦꯟꯕ ꯒꯥꯔꯤꯗꯣ ꯑꯣꯏꯗꯨꯔꯥ ꯑꯥ ꯑꯩ ꯉꯁꯥꯏ ꯁꯣꯝꯒꯤ ꯒꯥꯔꯤꯗ ꯇꯣꯡꯖꯔꯛꯄꯅꯦꯕ ꯑꯥ ꯑꯗꯨꯗ ꯑꯩꯒꯤ ꯕꯦꯛꯇꯣ ꯁꯣꯝꯒꯤ ꯒꯥꯔꯤꯗ ꯌꯥꯎꯈ꯭ꯔꯦ ꯑꯩꯒꯤ ꯕꯦꯛꯇꯨꯗ ꯑꯩꯒꯤ ꯃꯔꯨꯑꯣꯏꯕ ꯗꯣꯀꯨꯃꯦꯟꯁ ꯈꯔ ꯌꯥꯎꯈ꯭ꯔꯦꯕ ꯑꯗꯣ ꯌꯥꯔꯒꯗꯤ ꯁꯣꯝꯅ ꯂꯧꯁꯤꯜꯂꯒ ꯐꯖꯅ ꯊꯝꯕꯤꯔꯝꯃꯣ ꯑꯥ ꯑꯩ ꯌꯥꯔꯒꯗꯤ ꯄꯥꯔꯀꯤꯡꯗ ꯑꯗꯨꯝ ꯂꯧꯕ ꯂꯥꯛꯆꯒꯦ ꯍꯣꯏ ꯍꯣꯏ